ꯑꯩꯍꯥꯛꯅ ꯍꯤꯡꯒꯣꯜ ꯀꯣꯏꯅꯤꯡꯕꯒꯤ ꯋꯥꯈꯜꯁꯤꯗꯤ ꯑꯩꯈꯣꯏꯅ ꯍꯦꯛꯄꯗ ꯉꯥꯏꯔꯤꯕ ꯆꯥꯕ ꯊꯛꯄꯒꯤ ꯃꯅꯥꯃꯁꯤꯡꯒꯤ ꯃꯍꯥꯎꯗꯨꯒ ꯂꯩꯔꯒ ꯌꯣꯜꯂꯒ ꯂꯩꯔꯛꯄ ꯄꯣꯠꯀꯤ ꯃꯍꯥꯎꯗꯨꯒ ꯈꯦꯅꯕꯗꯣ ꯑꯩꯈꯣꯏꯁꯨ ꯈꯪꯉꯛꯄ ꯑꯗꯨꯗꯒꯤ ꯑꯩꯈꯣꯏꯅ ꯏꯃꯥꯅꯕꯤ ꯅꯠꯇ꯭ꯔꯒ ꯑꯩꯒꯤ ꯈꯪꯅ ꯆꯥꯟꯅꯕ ꯔꯤꯂꯦꯇꯤꯕꯁꯤꯡ ꯂꯥꯛꯄ ꯃꯇꯝꯗ ꯑꯩꯒꯤ ꯕꯦꯖꯤꯇꯦꯕꯜꯁꯤꯡꯗꯨꯕꯨ ꯃꯣꯏꯗ ꯍꯥꯞꯄꯗ ꯑꯩꯉꯣꯟꯗ ꯌꯥꯝꯅ ꯅꯨꯡꯉꯥꯏꯕ ꯐꯥꯎꯕ ꯑꯗꯨꯗꯒꯤ ꯑꯩꯍꯥꯛꯅ ꯑꯅꯧꯕ ꯃꯅꯥ ꯃꯁꯤꯡꯁꯦ ꯏꯁꯥꯅ ꯊꯥꯖꯔꯒ ꯏꯁꯥꯅ ꯆꯥꯖꯕꯒꯤ ꯅꯨꯡꯉꯥꯏꯕꯗꯣ ꯄꯣꯛꯄꯒꯤꯗꯃꯛꯇ ꯄꯣꯛꯈꯤ ꯍꯥꯏꯇꯔꯦ